ꯑꯩꯈꯣꯏ ꯏꯝꯄꯥꯟ ꯋꯦꯁꯠꯀꯤ ꯗꯤꯁꯇ꯭ꯔꯤꯛ ꯑꯁꯤꯒꯤ ꯃꯅꯨꯡꯗ ꯃꯔꯨꯑꯣꯏꯕ ꯃꯐꯝ ꯈꯔ ꯍꯥꯏꯖꯕ ꯇꯥꯔꯒꯗꯤ ꯀꯪꯂꯥ ꯂꯥꯏꯐꯝꯂꯦꯟ ꯑꯗꯒꯤ ꯑꯩꯈꯣꯏꯒꯤ ꯍꯌꯤꯡ ꯈꯣꯡꯕꯥꯟꯗ ꯂꯩꯔꯤꯕ ꯁꯅꯥꯃꯍꯤ ꯇꯦꯝꯄꯜ ꯁꯅꯥꯃꯍꯤ ꯂꯥꯏꯁꯪ ꯑꯃꯁꯨꯡ ꯊꯥꯡꯃꯩꯕꯟꯒꯤ ꯆꯩꯔꯥꯎ ꯆꯤꯡ ꯗ ꯁꯦꯝꯒꯠꯂꯤꯕ ꯇꯨꯔꯤꯁ ꯑꯁꯄꯣꯠ ꯑꯣꯏꯍꯜꯂꯤꯕ ꯃꯐꯝꯁꯤꯡ ꯑꯁꯤ ꯄꯟꯕ ꯌꯥꯏ ꯀꯪꯂꯥ ꯂꯥꯏꯐꯝꯂꯦꯟ ꯑꯁꯤ ꯑꯩꯈꯣꯏꯅ ꯉꯜꯂꯤꯉꯩ ꯃꯇꯝꯗꯒꯤ ꯑꯩꯈꯣꯏꯒꯤ ꯀꯣꯅꯨꯡ ꯑꯣꯏꯗꯨꯅ ꯃꯐꯝ ꯑꯁꯤꯗ ꯑꯩꯈꯣꯏꯒꯤ ꯃꯤꯇꯩꯁꯤꯡꯒꯤ ꯍꯧꯔꯛꯄ ꯋꯥꯔꯤꯒ ꯁꯥꯒꯣꯟꯅꯔꯕ ꯂꯥꯏꯐꯝ ꯀꯌꯥ ꯂꯩꯗꯨꯅ ꯃꯐꯝ ꯑꯁꯦ ꯃꯤꯌꯥꯝꯅ ꯌꯥꯝꯅ ꯄꯥꯝꯅ ꯌꯦꯡꯅꯔꯤꯕ ꯑꯃꯁꯨꯡ ꯂꯥꯏ ꯈꯨꯔꯨꯝꯅꯔꯤꯕ ꯃꯐꯝ ꯑꯃꯅꯤ ꯂꯣꯏꯅꯅ ꯑꯩꯈꯣꯏꯒꯤ ꯍꯌꯤꯡ ꯈꯣꯡꯕꯥꯟ ꯍꯥꯏꯅ ꯈꯪꯅꯔꯤꯕ ꯃꯐꯝ ꯑꯁꯤꯗ ꯂꯩꯔꯤꯕ ꯁꯅꯥꯄꯍꯤ ꯂꯥꯏꯁꯪ ꯑꯁꯤꯁꯨ ꯃꯤꯌꯥꯝꯅ ꯇꯁꯦꯡꯅ ꯁꯅꯥꯄꯍꯤ ꯂꯥꯏꯁꯪ ꯂꯥꯏꯅꯤꯡ ꯆꯠꯄꯗ ꯅꯠꯇꯅ ꯑꯇꯣꯞꯄ ꯐꯨꯔꯨꯞꯁꯤꯡꯒꯤ ꯃꯤꯑꯣꯏꯁꯤꯡꯅꯐꯥꯎ ꯂꯥꯛꯇꯨꯅ ꯄꯨꯡꯅꯤꯛ ꯍꯛꯆꯥꯡ ꯌꯥꯎꯅ ꯂꯥꯏ ꯈꯨꯔꯨꯝꯅꯔꯤꯕ ꯑꯃꯁꯨꯡ ꯃꯄꯥꯟꯒꯤ ꯃꯤꯑꯣꯏꯁꯤꯡꯐꯥꯎꯕꯗ ꯂꯥꯛꯑꯝꯃꯕ ꯃꯐꯝ ꯑꯃꯅꯤ ꯂꯣꯏꯅꯅ ꯍꯧꯖꯤꯛ ꯊꯥꯡꯃꯩꯕꯟꯗ ꯁꯦꯝꯒꯠꯂꯛꯂꯤꯕ ꯇꯨꯔꯤꯁ ꯑꯁꯄꯣꯠ ꯑꯣꯏꯅ ꯇꯋꯥꯔ ꯁꯦꯝꯗꯨꯅ ꯊꯝꯃꯤꯕ ꯃꯐꯝ ꯑꯁꯤꯁꯨ ꯌꯥꯝꯅ ꯐ ꯌꯦꯡꯕꯗ ꯄꯨꯛꯅꯤꯡ ꯍꯨꯔꯕ ꯃꯐꯝ ꯑꯁꯤꯗꯒꯤ ꯏꯝꯐꯥꯟ ꯇꯥꯎꯜ ꯑꯁꯦ ꯃꯥꯏꯀꯩ ꯊꯨꯡꯅ ꯌꯦꯡꯕ ꯌꯥꯔꯕ ꯏꯝꯄꯥꯟ ꯏꯁ ꯋꯦꯁ ꯑꯃ ꯗꯤꯁꯇ꯭ꯔꯤꯛꯁꯤꯡ ꯑꯁꯦ ꯃꯄꯨꯡꯐꯥꯅ ꯌꯦꯡꯕ ꯌꯥꯔꯕ ꯃꯐꯝ ꯑꯃ ꯑꯣꯏꯔꯤꯕ ꯇꯨꯔꯤꯁ ꯑꯁꯄꯣꯠ ꯑꯃꯅꯤ